ꯑꯩꯒꯤ ꯄꯨꯟꯁꯤꯗ ꯆꯍꯤ ꯀꯨꯟꯒ ꯃꯔꯤ ꯃꯉꯥ ꯃꯨꯛ ꯁꯨꯔꯛꯄꯗ ꯏꯔꯣꯏꯕꯒꯤ ꯂꯝꯖꯦꯟ ꯇꯥꯟꯅꯕ ꯑꯃ ꯌꯥꯎꯈꯤ ꯑꯗꯨꯕꯨ ꯂꯝꯖꯦꯟ ꯇꯥꯟꯅꯕꯗꯨ ꯑꯩꯅ ꯐꯥꯔꯁ ꯇꯥꯈꯤ ꯃꯇꯝꯗꯨꯗꯗꯤ ꯄꯩꯁꯥ ꯌꯥꯝꯅ ꯐꯪꯗꯦ ꯈꯣꯔꯁꯥ ꯄꯔꯁꯥ ꯈꯔ ꯄꯤꯔꯛꯏ ꯑꯗꯨꯅ ꯂꯨꯄꯥ ꯆꯥꯝꯃꯔꯤ ꯆꯥꯝꯃꯉꯥ ꯈꯛꯇꯪ ꯄꯤꯔꯛꯈꯤ ꯑꯗꯨꯕꯨ ꯃꯇꯝꯗꯨꯗ ꯂꯝꯖꯦꯟ ꯏꯔꯣꯏꯕꯒꯤ ꯂꯝꯖꯦꯟ ꯇꯥꯟꯅꯕꯁꯤ ꯌꯥꯝꯅ ꯀꯤꯅꯔꯝꯃꯤ ꯏꯔꯥꯛꯇꯅ ꯂꯨꯞꯈꯤꯗ꯭ꯔꯥ ꯈꯣꯠꯈꯤꯗ꯭ꯔꯥꯅ ꯌꯥꯝ ꯀꯤꯅꯔꯝꯃꯤ ꯃꯗꯨꯅ ꯂꯝꯖꯦꯟ ꯆꯦꯟꯕ ꯍꯥꯏꯕꯁꯦ ꯌꯥꯝꯅ ꯋꯥꯅ ꯏꯁꯤꯡꯗ ꯏꯔꯣꯏꯕ ꯍꯥꯏꯁꯤ ꯌꯥꯝ ꯋꯥꯏ ꯑꯗꯨꯅ ꯍꯧꯖꯤꯛꯇꯤ ꯆꯍꯤ ꯌꯥꯡꯈꯩ ꯍꯨꯝꯐꯨ ꯁꯨꯔꯕꯅꯤꯅ ꯅꯤꯡꯁꯤꯡꯏ ꯃꯇꯝꯗꯨꯗ ꯑꯉꯥꯡ ꯑꯣꯏꯔꯤꯉꯩꯗ ꯍꯤꯗꯥꯟꯅꯕ ꯂꯝꯖꯦꯟ ꯑꯅ ꯇꯧꯔꯝꯏ ꯑꯗꯨꯕꯨ ꯍꯧꯖꯤꯛꯇꯤ ꯂꯝꯖꯦꯟ ꯆꯦꯟꯕꯒꯤ ꯋꯥꯈꯟꯗꯨ ꯅꯨꯡꯉꯥꯏꯗꯀꯣ ꯑꯉꯥꯡ ꯑꯣꯏꯔꯤꯉꯩ ꯄꯨꯟꯁꯤꯁꯦ ꯍꯥꯏꯅ ꯋꯥꯔꯤꯗꯨ ꯈꯟꯖꯩ ꯑꯗꯨꯕꯨ ꯍꯧꯖꯤꯛꯁꯨ ꯂꯝꯖꯦꯟ ꯇꯥꯅꯅꯕꯅꯤ ꯍꯥꯏꯕ ꯃꯇꯝꯁꯤꯗ ꯋꯥꯈꯟꯗꯗꯤ ꯂꯩ ꯑꯗꯨꯕꯨ ꯏꯔꯣꯏꯕꯗꯤ ꯉꯝꯒꯅꯤ ꯍꯥꯏꯕꯁꯤ ꯊꯥꯖꯗ꯭ꯔꯦ ꯆꯍꯤ ꯃꯇꯥꯡꯅ ꯌꯥꯔꯛꯇ꯭ꯔꯕꯅꯤꯅ ꯏꯔꯣꯏꯕ ꯍꯥꯏꯕꯁꯤ ꯍꯛꯆꯥꯡ ꯁꯖꯦꯟꯁꯨ ꯑꯣꯏ ꯅꯨꯡꯁꯨ ꯅꯨꯡꯉꯥꯏ ꯈꯨꯠ ꯁꯥ ꯑꯗꯒꯤ ꯈꯣꯡ ꯈꯨꯠ ꯂꯣꯏꯅ ꯁꯤꯡꯏ ꯃꯇꯝꯗꯨꯒꯤ ꯑꯣꯏꯅ ꯑꯗꯨꯅ ꯍꯧꯖꯤꯛꯇꯤ ꯏꯔꯣꯏꯕ ꯂꯝꯖꯦꯟ ꯇꯥꯟꯅꯕꯁꯤ ꯃꯄꯥꯅ ꯂꯝꯗꯗꯤ ꯂꯩꯔꯝꯕꯁꯨ ꯌꯥꯏ ꯑꯗꯨꯒ ꯃꯅꯤꯄꯨꯔꯗꯗꯤ ꯈꯔ ꯋꯥꯔꯦ ꯍꯥꯏꯗꯤ ꯂꯝꯖꯦꯟ ꯇꯥꯟꯅꯕꯁꯤ ꯀꯌꯥ ꯎꯗ꯭ꯔꯦ ꯑꯗꯨꯒ ꯍꯤꯒꯤ ꯍꯤꯌꯥꯡ ꯇꯥꯟꯅꯕ ꯇꯨꯔꯦꯟꯗꯗꯤ ꯃꯗꯨ ꯍꯩꯀ꯭ꯔꯨ ꯍꯤꯗꯣꯡꯕꯒꯨꯝꯕ ꯀꯔꯤꯒꯨꯝꯕꯗ ꯍꯤꯒꯤ ꯍꯤꯌꯥꯡ ꯇꯥꯟꯅꯕꯗꯤ ꯎꯏ ꯑꯗꯨꯒ ꯃꯤꯒꯤ ꯂꯝꯖꯦꯟ ꯏꯔꯣꯏꯕ ꯇꯥꯟꯅꯕ ꯍꯥꯏꯗꯨꯗꯤ ꯀꯌꯥ ꯌꯥꯎꯕ ꯎꯗ꯭ꯔꯦ ꯅꯨꯡꯉꯥꯏ ꯅꯨꯡꯉꯥꯏꯕ ꯋꯥꯔꯤꯁꯤ ꯄꯨꯟꯁꯤꯒꯤ ꯑꯣꯏꯅ ꯌꯥꯝ ꯂꯩꯅꯔꯝꯃꯤꯗꯣ ꯑꯗꯨ ꯃꯇꯝ ꯑꯃꯗꯗꯤ ꯑꯗꯨꯝ ꯍꯥꯏꯅ ꯇꯧꯅꯔꯝꯏ ꯑꯗꯣ ꯍꯧꯖꯤꯛꯀꯤ ꯃꯇꯝꯁꯤꯗꯗꯤ ꯍꯤꯌꯥꯡ ꯇꯥꯟꯅꯕ ꯑꯗꯨꯗꯒꯤ ꯒꯥꯔꯤ ꯂꯝꯖꯦꯟ ꯇꯥꯟꯅꯕ ꯑꯗꯨꯗꯒꯤ ꯁꯥꯏꯀꯟ ꯂꯝꯖꯦꯟ ꯇꯥꯟꯅꯕꯔꯣꯝꯗ ꯒꯥꯔꯤꯔꯣꯝꯗ ꯆꯠꯈ꯭ꯔꯦ ꯃꯇꯝꯗꯨꯒꯤꯅ ꯏꯔꯣꯏꯔꯒ ꯇꯥꯟꯅꯕ ꯑꯗꯒꯤ ꯂꯝꯖꯦꯟ ꯇꯥꯟꯅꯕ ꯑꯣꯏꯅ ꯇꯧꯔꯝꯃꯤ ꯑꯗꯨꯅꯤ ꯑꯩꯒꯤ ꯄꯨꯟꯁꯤꯒꯤ ꯋꯥꯔꯤꯁꯦ ꯑꯗꯨꯕꯨ ꯅꯨꯡꯁꯤꯕ ꯍꯥꯏꯕꯁꯦ ꯅꯨꯡꯁꯤꯗ ꯂꯝꯖꯦꯟ ꯇꯥꯟꯅꯕꯒꯤꯁꯨ ꯅꯨꯡꯁꯤꯕ ꯂꯩ ꯆꯨꯝꯅꯒꯤ ꯅꯨꯄꯤ ꯑꯉꯥꯡ ꯅꯨꯡꯁꯤꯅꯕꯇ ꯅꯠꯇꯦꯗꯣ ꯑꯗꯒꯤ ꯏꯁꯥꯒꯤ ꯄꯨꯟꯁꯤꯒꯤ ꯄꯨꯟꯁꯤꯁꯨ ꯅꯨꯡꯁꯤꯕ ꯍꯥꯏꯕ ꯑꯃ ꯂꯥꯛꯏꯗꯣ ꯑꯗꯨꯅ ꯑꯗꯨꯃꯥꯏꯅ ꯈꯟꯖꯩ ꯑꯩꯒꯤ ꯋꯥꯈꯟꯗ

ꯍꯥꯟꯅ ꯏꯔꯣꯏꯕ ꯇꯥꯟꯅꯁꯤ ꯇꯥꯟꯅꯁꯦꯅ ꯑꯉꯥꯡ ꯑꯣꯏꯔꯤꯉꯩꯗꯒꯤ ꯍꯧꯅ ꯑꯉꯥꯡ ꯁꯥꯟꯅꯕꯗꯒꯤ ꯍꯧꯅ ꯑꯩꯈꯣꯏ ꯏꯔꯣꯏꯕ ꯁꯥꯟꯅꯩ ꯇꯥꯟꯅꯩ ꯇꯨꯔꯦꯟꯗ ꯀꯨꯝꯃꯒ ꯏꯁ ꯂꯥꯟꯕꯤ ꯍꯥꯟꯕꯤ ꯇꯥꯟꯅꯁꯤ ꯍꯥꯏꯅ ꯑꯗꯨꯗꯒꯤ ꯏꯔꯣꯏꯕ ꯍꯩꯅꯕꯤꯁꯦ ꯂꯥꯛꯈꯤꯕꯅꯤ ꯃꯤꯌꯥꯝ ꯇꯤꯜꯂꯛꯄ ꯀꯥꯟꯗ ꯑꯦꯁ ꯁꯥꯟꯅꯔꯁꯤ ꯅꯠꯇ꯭ꯔꯒ ꯑꯗꯨꯗ ꯍꯤꯌꯥꯡ ꯇꯥꯟꯅꯔꯤꯌꯦ ꯂꯝꯖꯦꯟ ꯇꯥꯟꯅꯔꯤ ꯏꯔꯣꯏꯕ ꯆꯠꯁꯤ ꯍꯥꯏꯅ ꯑꯗꯨꯃꯥꯏꯅ ꯇꯧꯔꯒ ꯆꯠꯈꯤꯕꯅꯤ ꯑꯗꯨꯗꯒꯤ ꯏꯔꯣꯏꯕ ꯍꯩꯅꯕ ꯍꯥꯏꯁꯦ ꯊꯝꯈꯤ ꯑꯗꯨꯅ ꯍꯧꯖꯤꯛꯁꯨ ꯏꯔꯣꯏꯕꯒꯤ ꯋꯥꯈꯜ ꯍꯦꯛ ꯈꯜꯂꯨꯕ ꯃꯇꯝꯗ ꯂꯣꯏꯅꯤꯡꯏ ꯑꯉꯥꯡ ꯑꯣꯏꯔꯤꯉꯩ ꯄꯨꯟꯁꯤꯗꯨ ꯑꯃꯨꯛꯀ ꯄꯥꯝꯃꯛꯏꯗꯣ ꯑꯉꯥꯡ ꯑꯣꯏꯔꯤꯉꯩꯗ ꯍꯧꯖꯤꯛ ꯑꯉꯥꯡꯅꯤ ꯍꯥꯏꯔꯒꯗꯤ ꯀꯔꯥꯏꯗ ꯏꯔꯣꯏꯔꯨꯁꯤꯒꯦꯅ ꯀꯣꯏꯊꯤ ꯊꯤꯒꯗꯝꯅꯦ ꯑꯗꯨꯅ ꯍꯧꯖꯤꯛꯇꯤ ꯆꯍꯤ ꯌꯥꯡꯈꯩ ꯍꯨꯝꯐꯨ ꯍꯨꯝꯗ꯭ꯔꯥ ꯁꯨꯔꯒ ꯀꯔꯥꯏꯗ ꯏꯔꯣꯏꯔꯨꯅꯤ ꯏꯔꯣꯏꯕ ꯆꯠꯂꯤꯕ ꯑꯩ ꯏꯔꯥꯛꯅꯗꯅ ꯁꯪꯁꯥꯔ ꯊꯥꯗꯣꯛꯄ ꯌꯥꯕꯒꯤ ꯐꯤꯕꯝꯗ ꯂꯩ ꯑꯗꯨꯅ ꯏꯔꯣꯏꯕꯁꯤ ꯄꯥꯝꯖꯗꯤ ꯄꯥꯝꯖꯩ ꯑꯩ ꯁꯤꯟꯐꯝ ꯑꯣꯏꯅ ꯇꯧꯖꯔꯝꯕꯅꯤ ꯑꯗꯨꯅ ꯍꯧꯖꯤꯛꯇꯤ ꯏꯔꯣꯏꯕꯁꯦ ꯇꯁꯦꯡꯅ ꯀꯤꯔꯦ ꯏꯔꯣꯏꯕꯒꯤ ꯍꯩꯅꯕꯤꯁꯦ ꯂꯦꯄꯟꯅꯤꯡꯉꯦ ꯏꯔꯣꯏꯕ ꯍꯥꯏꯕꯁꯤ ꯌꯥꯝꯅ ꯋꯥꯏ ꯑꯃꯁꯨꯡ ꯅꯨꯡꯉꯥꯏ ꯀꯔꯤꯒꯤꯅꯣ ꯑꯃꯨꯛ ꯐꯥꯎ ꯂꯣꯏꯗ꯭ꯔꯤꯕ ꯃꯤꯗꯨꯗꯤ ꯌꯥꯝ ꯋꯥꯒꯅꯤ ꯑꯗꯨ ꯂꯣꯏꯗꯨꯅ ꯁꯨꯝ ꯁꯥꯟꯅꯈ꯭ꯔꯒꯗꯤ ꯏꯔꯣꯏꯕ ꯋꯥꯗꯦ ꯂꯣꯡꯇꯥꯎ ꯑꯃꯨꯛ ꯇꯥꯎꯒꯅꯤ ꯎꯞꯁꯤꯜꯂꯒ ꯑꯃꯨꯛ ꯂꯣꯏꯒꯅꯤ ꯂꯣꯡꯅ ꯑꯃꯨꯛ ꯇꯥꯎꯒꯅꯤ ꯌꯥꯝꯅ ꯋꯥꯔꯛꯑꯒꯅ ꯂꯣꯡꯊꯣꯛꯀꯅꯤ ꯑꯗꯨꯗꯒꯤ ꯋꯥꯗ꯭ꯔꯒꯅ ꯎꯞꯁꯤꯟꯒꯅꯤ ꯎꯞꯁꯤꯜꯂꯒ ꯈꯨꯠꯁꯤꯅ ꯐꯠ ꯐꯠ ꯐꯠ ꯐꯠ ꯑꯣꯠꯀꯅꯤ ꯈꯣꯡꯁꯤꯅ ꯊꯣꯛ ꯊꯣꯛ ꯀꯥꯎꯒꯅꯤ ꯑꯗꯨꯗꯒꯤ ꯌꯥꯝ ꯋꯥꯗꯅ ꯁꯣꯔꯁꯤ ꯍꯣꯟꯕꯁꯤ ꯇꯠꯇꯣꯔꯦ ꯑꯗꯨ ꯑꯣꯏꯇꯔꯒꯗꯤ ꯂꯣꯡꯅ ꯑꯃꯨꯛ ꯇꯥꯎꯔꯅꯤ ꯂꯣꯡꯇꯥꯎ ꯇꯥꯎꯔꯒ ꯑꯃꯨꯛ ꯈꯨꯠꯁꯤꯅ ꯍꯥꯏꯔꯒ ꯄꯨꯔꯒ ꯆꯠꯄ ꯀꯥꯟꯗ ꯑꯦꯁ ꯐꯥꯔꯁ ꯂꯧꯗꯅꯤꯡꯉꯥꯏ ꯂꯩꯇꯦ ꯅꯝꯗꯅ ꯐꯥꯁ ꯂꯧꯒꯅꯤ ꯑꯍꯥꯟꯕꯩꯅ ꯎꯞꯁꯜꯂꯒ ꯄꯣꯗ꯭ꯔꯣꯛ ꯄꯣꯗ꯭ꯔꯣꯛ ꯂꯣꯏꯒꯗꯝꯅꯤ ꯃꯈꯥ ꯃꯌꯥꯏ ꯇꯪꯈꯥꯏ ꯆꯜꯂꯥꯛꯄ ꯀꯥꯟꯗ ꯂꯣꯡꯊꯣꯛꯀꯅꯤ ꯉꯥꯛꯇꯪ ꯋꯥꯕ ꯑꯋꯥꯕ ꯄꯣꯊꯥꯕ ꯑꯗꯨꯒ ꯂꯣꯏꯁꯤꯜꯂꯒ ꯑꯩꯒꯤ ꯄꯨꯟꯊꯨꯡꯗꯨ ꯌꯧꯅꯕ ꯌꯧꯕ ꯉꯝꯃꯤ ꯑꯩꯒꯤ ꯋꯥꯔꯤ ꯂꯣꯏꯖꯔꯦ